ꯑꯩꯈꯣꯏꯒꯤ ꯂꯝꯗꯝ ꯅꯠꯇ꯭ꯔꯒꯅ ꯃꯅꯥꯛ ꯅꯛꯄꯗ ꯂꯩꯔꯤꯕ ꯇꯨꯔꯤꯁ ꯁ꯭ꯄꯣꯠ ꯑꯃꯗ ꯆꯠꯇꯨꯅ ꯀꯣꯏꯕꯗ ꯆꯪꯕ ꯆꯥꯗꯤꯡ ꯑꯁꯤ ꯆꯥꯎꯔꯥꯛꯅ ꯂꯤꯁꯤꯡ ꯃꯉꯥꯗꯒꯤꯅ ꯇꯔꯥ ꯐꯥꯎꯕꯒꯤ ꯃꯅꯨꯡꯗ ꯆꯪꯏ